ꯚꯥꯔꯠꯇ ꯈ꯭ꯋꯥꯏꯗꯒꯤ ꯃꯔꯨ ꯑꯣꯏꯕ ꯀꯨꯝꯍꯩꯁꯤꯡ ꯍꯥꯏꯔꯒꯗꯤ ꯗꯤꯋꯥꯂꯤ ꯍꯣꯂꯤ ꯈ꯭ꯔꯤꯁꯃꯥꯁ ꯏꯠ ꯑꯁꯤ ꯂꯩꯔꯦ ꯑꯗꯨꯅ ꯗꯤꯋꯥꯂꯤ ꯍꯥꯏꯕꯁꯤꯅ ꯀꯃꯥꯏꯅ ꯁꯦꯂꯤꯕ꯭ꯔꯦꯠ ꯇꯧꯒꯦ ꯍꯥꯏ ꯀꯥꯟꯗ ꯗꯤꯋꯥꯂꯤꯁꯦ ꯂꯥꯏꯠꯀꯤ ꯐꯦꯁꯇꯤꯚꯦꯜꯅꯤ ꯌꯨꯝ ꯈꯨꯗꯤꯡꯃꯛꯇ ꯂꯥꯏꯠꯅ ꯉꯥꯜꯍꯜꯂꯒ ꯗꯤꯀꯣꯔꯦꯁꯟ ꯇꯧꯔꯒ ꯐꯦꯁꯇꯤꯚꯦꯜ ꯇꯧꯏ ꯑꯗꯨꯒ ꯍꯣꯂꯤ ꯍꯥꯏꯕꯁꯤꯅ ꯍꯣꯂꯤꯁꯦ ꯍꯣꯂꯤꯁꯦ ꯔꯪꯒꯤ ꯀꯂꯔꯒꯤ ꯐꯦꯁꯇꯤꯚꯜꯅꯤ ꯀꯂꯔꯁꯦ ꯑꯃꯒ ꯑꯃꯒ ꯇꯩꯅꯔꯒ ꯐꯦꯁꯇꯤꯚꯜ ꯇꯧꯏ ꯈ꯭ꯔꯤꯁꯃꯁ ꯍꯥꯏꯕꯁꯤꯅ ꯈ꯭ꯔꯤꯁꯃꯁ ꯍꯥꯏꯕꯁꯦ ꯈ꯭ꯔꯤꯁꯇꯤꯌꯥꯟꯁꯤꯡꯒꯤ ꯌꯥꯝꯅ ꯃꯔꯨ ꯑꯣꯏꯕ ꯀꯨꯝꯍꯩꯅꯤ ꯑꯁꯤꯒꯤ ꯁꯦꯂꯤꯕ꯭ꯔꯦꯠꯁꯦ ꯇꯨꯌꯦꯟꯇꯤ ꯐꯥꯏꯚ ꯗꯤꯁꯦꯝꯕꯔꯗ ꯇꯧꯏ ꯑꯁꯤ ꯀꯃꯥꯏꯅ ꯇꯧꯒꯦ ꯍꯥꯏꯕꯀꯥꯟꯗ ꯖꯤꯁꯨ ꯄꯣꯛꯄꯒꯤ ꯕꯔꯊꯗꯦ ꯑꯣꯏꯕꯅꯤ ꯏꯗ ꯏꯗ ꯍꯥꯏꯕꯁꯤꯅ ꯀꯃꯥꯏ ꯇꯧꯒꯦ ꯍꯥꯏꯕ ꯀꯥꯟꯗ ꯆꯍꯤ ꯑꯃꯗ ꯑꯅꯤꯔꯛ ꯇꯧꯏ ꯏꯗꯁꯦ ꯏꯗ ꯍꯥꯏꯕꯁꯤ ꯏꯗ ꯁꯦꯂꯤꯕ꯭ꯔꯦꯠꯁꯦ ꯃꯣꯏꯅ ꯅꯃꯥꯖ ꯄ꯭ꯔꯦꯌꯔ ꯇꯧꯏ ꯍꯥꯟꯅ ꯑꯗꯨꯒ ꯋꯤꯁꯀꯨꯝꯕ ꯄꯤꯅꯩ ꯑꯗꯨꯒ ꯒꯤꯐ ꯑꯦꯛꯁꯆꯦꯟꯖꯒꯨꯝꯕ ꯇꯧꯏ ꯑꯗꯨꯒ ꯌꯥꯝꯅ ꯑꯋꯥ ꯑꯅꯥꯒꯨꯝꯕꯒꯤ ꯃꯇꯦꯡꯒꯨꯝꯕꯁꯨ ꯄꯥꯡꯕꯤ ꯑꯁꯨꯃꯥꯏꯅ ꯂꯩꯌꯦ